ꯄꯥꯏꯕꯤꯔꯤꯁꯤ ꯀꯦꯞꯀꯤ ꯃꯦꯅꯦꯖꯔꯗꯨ ꯑꯣꯏꯕꯤꯔꯕ꯭ꯔꯥ ꯃꯁꯤ ꯉꯁꯥꯏ ꯑꯩꯈꯣꯏꯅ ꯍꯥꯏꯅꯕ ꯑꯩꯅ ꯀꯣꯛꯇꯗꯒꯤ ꯏꯝꯐꯥꯜ ꯐꯥꯎ ꯆꯠꯄꯒꯤ ꯒꯥꯔꯤ ꯑꯃ ꯅꯣꯏꯗꯒꯤ ꯅꯦꯛꯆꯕꯗꯨ ꯑꯗꯨ ꯒꯔꯤꯗꯨ ꯃꯐꯝꯁꯤ ꯌꯧꯔꯒ ꯅꯣꯏꯒꯤ ꯗ꯭ꯔꯥꯏꯚꯔꯁꯤꯅ ꯍꯥꯏꯅꯈꯤꯕ ꯚꯔꯥꯗꯒꯤ ꯍꯦꯟꯅ ꯍꯥꯏꯔꯛꯂꯤꯁꯤ ꯀꯔꯝ ꯍꯥꯏꯅ ꯇꯧꯕꯅꯣ ꯑꯩꯗꯤ ꯉꯁꯥꯏ ꯑꯗꯨꯝ ꯅꯈꯣꯏꯗ ꯍꯥꯏꯖꯈ꯭ꯔꯤꯗꯨꯗꯤ ꯂꯤꯁꯤꯡ ꯑꯍꯨꯝꯗꯒꯤ ꯍꯦꯟꯅ ꯑꯩ ꯄꯤꯔꯣꯏ ꯑꯅ ꯑꯗꯨ ꯗ꯭ꯔꯥꯏꯚꯔꯁꯤꯅ ꯃꯐꯝꯁꯤ ꯌꯧꯔꯒ ꯃꯥꯅ ꯆꯥꯔꯖ ꯍꯦꯟꯅ ꯍꯥꯏꯔꯛꯂꯤꯁꯤ ꯀꯔꯤꯒꯤꯅꯣ ꯃꯥꯅ ꯂꯤꯁꯤꯡ ꯑꯍꯨꯝꯒ ꯆꯝꯃꯉꯥ ꯄꯤꯌꯣꯅ ꯍꯥꯏꯔꯛꯏꯁꯤꯕꯨ ꯀꯔꯤꯒꯤꯅꯣ ꯑꯗꯨ ꯅꯣꯏꯅ ꯑꯃꯇ ꯃꯦꯅꯦꯖꯔ ꯅꯣꯏꯅ ꯑꯃꯇ ꯄꯥꯎꯗꯣ ꯑꯃꯨꯛꯇ ꯅꯣꯏꯒꯤ ꯗ꯭ꯔꯥꯏꯚꯔꯗꯨꯗ ꯐꯥꯎꯗꯣꯛꯄꯤꯌꯣ ꯑꯗꯨ ꯅꯠꯇ꯭ꯔꯗꯤ ꯑꯩꯗꯤ ꯄꯩꯁꯥꯗꯤ ꯑꯩ ꯍꯥꯞꯄ ꯉꯝꯃꯣꯏ ꯄꯤꯕ ꯉꯝꯃꯣꯏꯀꯣ ꯑꯩ ꯍꯥꯏꯅꯈꯤꯕ ꯃꯃꯜꯗꯒꯤ ꯍꯦꯟꯅ ꯄꯤꯔꯣꯏ ꯑꯗꯨ ꯅꯪ ꯑꯃꯨꯛꯇꯪ ꯀꯣꯜ ꯇꯧꯔꯒ ꯅꯪꯒꯤ ꯗ꯭ꯔꯥꯏꯚꯔꯗ ꯑꯃꯇ ꯄꯥꯎ ꯐꯥꯎꯗꯣꯛꯄꯤꯌꯣ ꯑꯩ ꯄꯩꯁꯥꯗꯤ ꯍꯥꯞꯄ ꯉꯝꯃꯣꯏ